ꯑꯩꯅ ꯈꯣꯡꯆꯠ ꯑꯃ ꯆꯠꯄ ꯃꯇꯝꯗ ꯈꯨꯗꯣꯡꯆꯥꯗꯕ ꯑꯋꯥꯕ ꯀꯌꯥ ꯃꯥꯏꯌꯣꯛꯅꯒꯅꯤ ꯑꯗꯨꯕꯨ ꯑꯩꯅ ꯈꯨꯗꯣꯡꯆꯥꯗꯕ ꯀꯥꯌ ꯑꯁꯤ ꯐꯅꯕ ꯃꯐꯝ ꯑꯃꯗꯒꯤ ꯃꯐꯝ ꯑꯃꯗ ꯆꯠꯀꯦ ꯍꯥꯏꯕ ꯇꯔꯒꯁꯨ ꯆꯠꯇ꯭ꯔꯤꯉꯩꯗ ꯊꯧꯔꯥꯡ ꯇꯧꯗꯨꯅ ꯆꯠꯂꯤ ꯑꯩꯅ ꯈꯣꯡꯆꯠ ꯑꯃ ꯆꯠꯀꯦ ꯍꯥꯏꯕ ꯇꯔꯒꯗꯤ ꯑꯩꯅ ꯆꯠꯀꯗꯧꯔꯤꯕ ꯃꯐꯝ ꯑꯗꯨꯒꯤ ꯃꯇꯥꯡꯗ ꯍꯥꯟꯅ ꯐꯖꯅ ꯈꯪꯗꯣꯛꯑꯦ ꯑꯗꯨꯒ ꯃꯐꯝ ꯑꯗꯨꯗ ꯂꯩꯔꯤꯕ ꯍꯩꯅꯗꯕ ꯅꯠꯇꯔꯒ ꯍꯩꯅꯅꯕ ꯍꯣꯠꯅꯕ ꯑꯃꯗꯤ ꯆꯪꯒꯗꯧꯔꯤꯕ ꯄꯣꯠꯂꯝ ꯈꯨꯗꯤꯡꯃꯛ ꯊꯧꯔꯥꯡ ꯇꯧꯔꯒ ꯆꯠꯂꯤ ꯑꯩꯅ ꯑꯩꯒꯤ ꯗꯔꯀꯥꯔ ꯑꯣꯏꯒꯗꯕ ꯄꯣꯠꯂꯝꯁꯤꯡ ꯐꯤꯔꯣꯜ ꯆꯥꯅ ꯊꯛꯅꯕ ꯑꯃꯗꯤ ꯄꯩꯁꯥ ꯑꯃꯗꯤ ꯑꯩꯒꯤ ꯂꯦꯒꯟ ꯗꯣꯀꯨꯃꯦꯟ ꯈꯨꯗꯤꯡꯃꯛ ꯄꯨꯖꯩ ꯑꯗꯨꯒꯤ ꯄꯣꯠꯂꯝ ꯈꯨꯗꯤꯡꯃꯛꯄꯨ ꯃꯥꯡꯈꯤꯒꯗ꯭ꯔ ꯍꯥꯏꯅ ꯃꯥꯡꯗꯅꯕ ꯀꯨꯞꯅ ꯁꯦꯟꯅꯖꯩ ꯑꯩꯅ ꯆꯠꯂꯤꯕ ꯃꯐꯝ ꯑꯗꯨ ꯌꯧꯗ꯭ꯔꯤꯐꯥꯎꯕ ꯑꯩꯒꯤ ꯄꯨꯔꯤꯕ ꯄꯣꯠ ꯈꯨꯗꯤꯡꯃꯛ ꯏꯅꯥꯛꯇꯒꯤ ꯂꯥꯞꯊꯣꯛꯈꯤꯗꯅꯕ ꯍꯣꯠꯅꯖꯩ ꯁꯦꯟꯅꯖꯩ ꯃꯐꯝ ꯑꯗꯨ ꯌꯧꯔꯕ ꯃꯇꯨꯡꯗꯁꯨ ꯑꯩꯅ ꯑꯩꯒꯤ ꯄꯣꯠꯁꯤꯡ ꯍꯦꯟꯅ ꯆꯦꯛꯁꯤꯟꯅ ꯆꯦꯛ ꯇꯧꯖꯩ ꯑꯃꯁꯨꯡ ꯆꯦꯛꯁꯤꯟꯅ ꯊꯝꯖꯩ